ꯑꯩꯍꯥꯛꯅ ꯄꯥꯝꯖꯕ ꯕꯨꯛ ꯁꯦꯔꯤꯌꯦꯜ ꯑꯗꯨ ꯔꯤꯁ ꯗꯦꯠ ꯄꯣꯔ ꯗꯦꯠ ꯔꯣꯕꯥꯔꯠ ꯀꯤꯌꯣꯁꯥꯀꯤꯅ ꯏꯕ ꯑꯁꯤ ꯑꯩꯍꯥꯛꯅ ꯄꯥꯝꯖꯩ ꯃꯁꯤ ꯇꯣꯉꯥꯟꯕ ꯑꯃꯁꯨꯡ ꯄꯩꯁꯥ ꯇꯥꯟꯕꯒꯤ ꯐꯤꯅꯥꯟꯁꯤꯌꯦꯜ ꯂꯤꯇꯔꯦꯁꯤꯒꯤ ꯃꯔꯝꯗꯅꯤ ꯃꯁꯤꯗ ꯑꯩꯈꯣꯏꯅ ꯃꯇꯧ ꯀꯔꯝꯅ ꯄꯩꯁꯥ ꯁꯤꯖꯤꯟꯅꯒꯗꯒꯦ ꯃꯁꯤ ꯃꯇꯧ ꯀꯔꯝꯅ ꯄꯩꯁꯥ ꯇꯥꯟꯒꯗꯒꯦ ꯌꯨꯝꯒꯤ ꯃꯦꯅꯦꯖ ꯇꯧꯕ ꯈꯣꯠꯄ ꯃꯁꯤꯗ ꯌꯥꯝꯅ ꯐꯖꯅ ꯁꯟꯗꯣꯛꯅ ꯇꯥꯛꯏ ꯑꯩꯈꯣꯏꯅ ꯏꯁꯀꯨꯜꯗ ꯇꯥꯛꯄꯤꯔꯤꯕ ꯂꯥꯏꯔꯤꯛꯁꯤꯡ ꯑꯁꯤꯗꯗꯤ ꯃꯁꯤꯒꯨꯝꯕ ꯑꯁꯤ ꯈꯨꯗꯣꯡꯆꯥꯕ ꯌꯥꯎꯗꯕꯅ ꯑꯩꯍꯥꯛꯅ ꯃꯁꯤ ꯃꯁꯣꯟꯗ ꯍꯦꯟꯅ ꯄꯥꯖꯕꯅꯤ ꯁ꯭ꯀꯨꯜꯗꯗꯤ ꯆꯨꯝꯅꯒꯤ ꯂꯥꯏꯔꯤꯛ ꯇꯝꯂꯒ ꯃꯇꯧ ꯀꯔꯝꯅ ꯍꯤꯡꯒꯗꯒꯦ ꯅꯣꯂꯦꯖ ꯇꯥꯟꯕ ꯑꯗꯨꯈꯛꯇꯅꯤ ꯃꯁꯤꯒꯤ ꯍꯥꯏꯔꯤꯕ ꯂꯥꯏꯔꯤꯛ ꯑꯁꯤꯗꯗꯤ ꯑꯩꯈꯣꯏꯅ ꯄꯩꯁꯥ ꯇꯥꯟꯕ ꯑꯃꯁꯨꯡ ꯐꯥꯏꯅꯥꯟꯁꯤꯌꯦꯜꯒꯤ ꯃꯇꯧ ꯀꯔꯝꯅ ꯁꯤꯖꯤꯟꯅꯒꯗꯒꯦ ꯏꯟꯇꯔꯦꯁ ꯀꯩꯀꯥ ꯃꯦꯅꯦꯖ ꯇꯧꯕ ꯈꯣꯠꯄ ꯃꯁꯤꯗꯗꯤ ꯈꯨꯗꯣꯡ ꯆꯥꯕ ꯃꯌꯥꯝ ꯄꯤ ꯃꯁꯤ ꯃꯁꯤꯒꯤ ꯂꯥꯏꯔꯤꯛ ꯑꯁꯤ ꯑꯩꯍꯥꯛꯅ ꯌꯥꯔꯤꯕꯃꯈꯩꯗꯤ ꯑꯗꯨꯝ ꯉꯝꯅꯕ ꯍꯣꯠꯅꯖꯔꯤ